ꯊꯧꯕꯥꯜ ꯖꯤꯜꯂꯥ ꯑꯁꯤꯗ ꯃꯔꯨ ꯑꯣꯏꯅ ꯄꯥꯡꯊꯣꯛꯄ ꯅꯥꯠꯀꯤ ꯑꯣꯏꯕ ꯆꯠꯅꯕꯤ ꯈꯔꯁꯤꯡ ꯑꯗꯨ ꯄꯜꯂꯕ ꯄꯟꯕ ꯇꯥꯔꯕꯗ ꯑꯩꯈꯣꯏꯅ ꯎꯖꯕ ꯃꯇꯝꯗ ꯂꯥꯏ ꯍꯔꯥꯎꯕ ꯅꯤꯉꯣꯜ ꯆꯥꯛꯀꯧꯕ ꯌꯥꯎꯁꯪ ꯌꯥꯎꯁꯪ ꯍꯥꯏꯔꯤꯕ ꯀꯨꯝꯍꯩꯁꯤꯡ ꯑꯁꯤ ꯃꯔꯨ ꯑꯣꯏꯅ ꯄꯥꯡꯊꯣꯛꯆꯩ ꯂꯥꯏ ꯍꯔꯥꯎꯕ ꯍꯥꯏꯕꯁꯤ ꯃꯩꯇꯩ ꯖꯥꯇꯤꯒꯤꯗꯃꯛꯇ ꯇꯠꯅ ꯊꯥꯅꯕ ꯌꯥꯗ꯭ꯔꯕ ꯂꯥꯏꯒ ꯃꯔꯤ ꯂꯩꯅꯕ ꯂꯥꯏꯒꯤ ꯊꯧꯔꯝꯁꯤꯡꯅꯤ ꯅꯤꯡꯉꯣꯟ ꯆꯥꯛꯀꯧꯕ ꯍꯥꯏꯕ ꯑꯁꯤꯁꯨ ꯌꯥꯝꯅ ꯅꯨꯡꯁꯤꯕ ꯄꯤꯊ꯭ꯔꯤꯕꯤꯗ ꯑꯇꯣꯞꯄ ꯀꯝꯃ꯭ꯌꯨꯅꯤꯇꯤ ꯑꯃꯇꯅ ꯄꯥꯡꯊꯣꯛꯇꯕ ꯃꯆꯤꯟ ꯃꯧꯄꯥ ꯃꯃꯥ ꯃꯄꯥꯁꯤꯡꯅ ꯃꯈꯣꯏꯒ ꯍꯧꯃꯤꯟ ꯀꯥꯃꯤꯝꯅꯔꯛꯄ ꯃꯈꯣꯏꯒ ꯄꯨꯟꯅ ꯂꯩꯃꯤꯟꯅꯔꯝꯕ ꯃꯌꯨꯝ ꯄꯥꯟꯈ꯭ꯔꯥꯕ ꯅꯤꯉꯣꯟꯁꯤꯡ ꯑꯗꯨꯕꯨ ꯆꯍꯤ ꯑꯃꯒꯤ ꯃꯅꯨꯡꯗ ꯑꯃꯨꯛꯇꯪ ꯀꯧꯖꯗꯨꯅ

ꯃꯈꯣꯏꯒꯤ ꯏꯃꯨꯡꯗꯒꯤ ꯍꯧꯈ꯭ꯔꯕꯤ ꯃꯌꯨꯝ ꯃꯀꯩ ꯄꯥꯟꯗꯨꯅ ꯁꯥꯒꯩ ꯑꯣꯟꯈ꯭ꯔꯕꯤ ꯅꯤꯡꯉꯣꯜꯁꯤꯡ ꯑꯗꯨꯕꯨ ꯆꯥꯔꯥ ꯑꯃꯇꯪ ꯄꯤꯖꯕꯒꯤ ꯅꯨꯃꯤꯠ ꯑꯗꯨꯅꯤ ꯅꯨꯃꯤꯠ ꯑꯁꯤꯗ ꯂꯥꯛꯂꯤꯕ ꯃꯌꯨꯝ ꯄꯥꯟꯈ꯭ꯔꯕ ꯅꯨꯄꯤꯁꯤꯡꯅ ꯃꯄꯥꯝꯗ ꯂꯥꯛꯂꯒ ꯃꯕꯨꯡ ꯃꯧꯄꯥꯁꯤꯡꯅ ꯄꯤꯕꯤꯔꯤꯕ ꯑꯗꯨꯗ ꯑꯄꯦꯟꯕ ꯄꯣꯛꯆꯕ ꯑꯃꯁꯨꯡ ꯍꯔꯥꯎ ꯅꯨꯡꯁꯤꯅꯅ ꯊꯣꯡꯂꯤꯕ ꯑꯊꯣꯡꯕ ꯑꯗꯨ ꯆꯥꯃꯤꯟꯅꯩ ꯑꯗꯨꯒ ꯃꯈꯣꯏꯅ ꯆꯠꯂꯝꯗꯥꯏꯒꯤ ꯃꯇꯝꯗ ꯃꯈꯣꯏꯒꯤ ꯃꯕꯨꯡ ꯃꯧꯄꯥꯁꯤꯡꯗ ꯄꯨꯟꯁꯤ ꯅꯨꯡꯁꯥꯡꯅ ꯂꯩꯕꯤꯌꯨ ꯅꯨꯡꯉꯥꯏ ꯌꯥꯏꯐꯅ ꯏꯅꯥꯛ ꯀꯩꯔꯥꯛ ꯈꯨꯟꯕ ꯑꯣꯏꯕꯤꯌꯨ ꯅꯥꯗ ꯌꯦꯛꯇꯕ ꯑꯣꯏꯕꯤꯌꯨ ꯍꯥꯏꯗꯨꯅ ꯕꯣꯔ ꯄꯤꯔꯝꯃꯤ ꯑꯗꯨꯒ ꯊꯧꯕꯥꯜ ꯗꯤꯁꯇ꯭ꯔꯤꯛ ꯑꯁꯤꯗ ꯃꯔꯨ ꯑꯣꯏꯕ ꯀꯝꯃꯨꯅꯤꯇꯤ ꯀꯝꯃꯨꯅꯤꯇꯤ ꯁꯤꯡꯒꯤ ꯃꯅꯨꯡꯗ ꯃꯨꯁꯂꯤꯝ ꯈꯔꯁꯨ ꯇꯥꯏ ꯈꯨꯜꯁꯤꯡ ꯑꯁꯤꯗ ꯃꯨꯁꯂꯤꯝ ꯄꯥꯉꯟ ꯃꯩꯇꯩ ꯄꯥꯉꯟꯁꯤꯡꯒꯤ ꯆꯠꯅꯕꯤꯒꯤ ꯃꯇꯨꯡ ꯏꯟꯅ ꯏꯗꯀꯤ ꯊꯧꯔꯝꯁꯨ ꯄꯥꯡꯊꯣꯛꯅꯩ ꯏꯗꯀꯤ ꯊꯧꯔꯝ ꯑꯁꯤꯁꯨ ꯗꯔꯃꯒꯤ ꯌꯥꯝꯅ ꯃꯔꯨ ꯑꯣꯏꯕ ꯊꯧꯔꯝ ꯑꯃꯅꯤ